ꯑꯩꯍꯥꯛꯅ ꯏꯁꯀꯨꯜꯗ ꯇꯝꯂꯛꯈꯤꯕ ꯚꯥꯔꯠꯀꯤ ꯕꯩꯒꯥꯅꯤꯛꯁꯤꯡ ꯑꯗꯨꯒꯤ ꯃꯃꯤꯡꯗꯤ ꯑꯍꯥꯟꯕꯗ ꯑꯥꯔꯌꯥꯕꯇꯥ ꯑꯥꯔꯌꯥꯕꯇꯥ ꯑꯁꯤ ꯆꯃꯔꯤꯒ ꯍꯨꯝꯐꯨꯇꯔꯥꯇꯔꯨꯛ ꯑꯦ ꯗꯤꯗ ꯄ꯭ꯔꯇꯥꯅꯤꯄꯨꯇ꯭ꯔꯗ ꯄꯣꯛꯈꯤ ꯃꯍꯥꯛ ꯚꯥꯔꯠ ꯄꯨꯝꯕꯒꯤ ꯈꯛ ꯅꯠꯇꯅ ꯄꯤꯊ꯭ꯔꯤꯕꯤ ꯄꯨꯝꯕꯒꯤ ꯈ꯭ꯋꯥꯏꯗꯒꯤ ꯐꯥꯎꯕ ꯕꯩꯒꯥꯅꯤꯛꯁꯤꯡꯒꯤ ꯃꯅꯨꯡꯗ ꯑꯃꯅꯤ ꯃꯍꯥꯛ ꯃꯍꯥꯛꯅ ꯉꯁꯤ ꯑꯩꯈꯣꯏꯅ ꯁꯤꯖꯤꯟꯅꯔꯤꯕ ꯖꯤꯔꯣ ꯍꯥꯏꯕ ꯃꯌꯦꯛ ꯑꯁꯤ ꯄꯨꯊꯣꯛꯄꯤꯔꯝꯕꯅꯤ ꯑꯗꯨꯒ ꯑꯅꯤꯁꯨꯕꯗꯅ ꯁ꯭ꯔꯤꯅꯤꯕꯥꯁꯁꯥ ꯔꯥꯃꯥꯅꯨꯖꯥ ꯁ꯭ꯔꯤꯅꯤꯕꯥꯁꯁꯥ ꯔꯥꯃꯥꯅꯨꯖꯥ ꯑꯁꯤ ꯑꯐꯥꯎꯕ ꯃꯣꯔꯗꯔꯟ ꯁꯦꯟꯆꯨꯔꯤ ꯃꯦꯠꯃꯦꯇꯤꯀꯦꯜꯅꯤ ꯃꯍꯥꯛꯅ ꯑꯦꯅꯥꯂꯦꯇꯤꯀꯦꯜ ꯏꯂꯤꯠꯇꯤꯛ ꯐꯪꯁꯟ ꯑꯦꯁ ꯑꯦꯟ ꯑꯦꯅꯥꯂꯥꯏꯇꯤꯀꯦꯜ ꯊꯤꯌꯣꯔꯤ ꯑꯣꯐ ꯅꯝꯕꯔꯁ ꯃꯔꯝꯗ ꯅꯩꯅꯩ ꯃꯍꯥꯛ ꯚꯥꯔꯠꯀꯤ ꯑꯍꯥꯟꯕ ꯏꯂꯦꯛꯇꯦꯠ ꯐꯦꯂꯣ ꯑꯣꯐ ꯇ꯭ꯔꯤꯅꯤꯇꯤ ꯀꯣꯂꯦꯖ ꯀꯦꯝꯕ꯭ꯔꯤꯖ ꯌꯨꯅꯤꯚꯔꯁꯤꯇꯤꯗ ꯇꯝꯂꯛꯈꯤ ꯃꯍꯥꯛꯀꯤ ꯑꯐꯥꯎꯕꯗꯤ ꯑꯐꯥꯎꯕꯗꯤ ꯃꯦꯠꯃꯦꯇꯤꯀꯦꯜ ꯑꯦꯅꯥꯂꯥꯏꯁꯤꯁ ꯏꯟꯐꯥꯏꯅꯥꯏꯠ ꯁꯦꯔꯤꯁ ꯀꯟꯇꯤꯅ꯭ꯌꯨ ꯐ꯭ꯔꯦꯛꯁꯟꯁ ꯅꯝꯕꯔ ꯊꯤꯌꯣꯔꯤ ꯑꯃꯁꯨꯡ ꯒꯦꯝ ꯊꯤꯌꯣꯔꯤꯅꯤ ꯑꯗꯨꯒ ꯑꯍꯨꯝꯁꯨꯕꯗꯅ ꯕꯁꯀꯥꯔꯥ ꯃꯍꯥꯛ ꯕꯁꯀꯥꯔꯥ ꯍꯥꯏꯕ ꯑꯁꯤ ꯏꯟꯗꯤꯌꯥꯟꯒꯤ ꯃꯦꯠꯃꯦꯇꯤꯀꯦꯜ ꯑꯃꯁꯨꯡ ꯑꯦꯁꯇ꯭ꯔꯣꯅꯣꯃꯔꯅꯤ ꯃꯍꯥꯛ ꯕꯤꯖꯥꯌꯥꯄꯨꯔ ꯀꯔꯅꯥꯇꯥꯀꯥꯗ ꯄꯣꯛꯈꯤ ꯑꯗꯨꯒ ꯃꯍꯥꯛꯅ ꯀꯥꯜꯀꯨꯂꯁꯀꯤ ꯃꯔꯝꯗ ꯅꯩꯅꯈꯤ ꯏꯟꯗꯤꯌꯥꯒꯤ ꯑꯦꯟꯁꯦꯟ ꯇꯥꯏꯝꯁꯀꯤ ꯑꯐꯥꯎꯕ ꯑꯃꯁꯨꯅꯤ ꯃꯍꯥꯛ ꯅꯝꯕꯔ ꯁꯤꯁꯇꯦꯝ ꯑꯃꯁꯨꯡ ꯑꯔꯥꯏꯕ ꯐꯣꯝꯃꯨꯂꯥ ꯑꯗꯨ ꯅꯩꯅꯕꯤꯔꯝꯃꯤ